ꯍꯜꯂꯣ ꯑꯣ ꯋꯦꯁ ꯀꯣꯠꯇꯤ ꯂꯩꯌꯦ ꯑꯗꯨ ꯀꯔꯝꯕ ꯖꯇꯤꯒꯤꯔꯥ ꯀꯔꯝꯕꯔꯥ ꯐꯣꯔꯦꯟꯒꯤꯔꯥ ꯑꯩꯈꯣꯏ ꯇ꯭ꯔꯦꯗꯤꯁꯟꯅꯦꯜꯒꯤꯔꯥ ꯑꯣ ꯑꯉꯥꯡ ꯆꯍꯤ ꯀꯌꯥꯒꯤꯅꯣ ꯑꯣ ꯂꯩꯒꯅꯤ ꯂꯩꯒꯅꯤ ꯐꯪꯒꯅꯤ ꯍꯣꯏ ꯃꯃꯜ ꯃꯃꯜꯗꯤ ꯂꯤꯁꯤꯡ ꯑꯅꯤ ꯂꯩꯀꯣ ꯍꯣꯏ ꯍꯣꯏ ꯑꯗꯨꯗꯤ ꯂꯥꯛ ꯑꯣ ꯂꯥꯛ ꯑꯣ ꯎꯝ ꯎꯝ ꯑꯗꯨ ꯗꯤꯖꯥꯏꯟꯗꯤ ꯀꯔꯝ ꯁꯤꯝꯄꯜꯗ ꯄꯥꯝꯕ꯭ꯔꯥ ꯅꯠꯇꯔꯒ ꯈꯔ ꯏꯝꯕ꯭ꯔꯣꯏꯗ꯭ꯔꯤ ꯌꯥꯎꯕ ꯄꯥꯝꯕ꯭ꯔꯥ ꯍꯣꯏ ꯍꯣꯏ ꯀꯣ ꯆꯣ ꯆꯣ ꯆꯣ ꯐꯔꯦ ꯐꯔꯦ ꯎꯝ ꯎꯝ